ꯑꯣ ꯍꯥꯏꯕꯤꯎ ꯀꯅꯥ ꯑꯣꯏꯕꯤꯔꯕ ꯍꯣꯏ ꯃꯥꯅꯦ ꯍꯣꯏ

ꯍꯣꯏ ꯍꯣꯏ ꯌꯥꯏꯌꯦ ꯁꯣꯝꯁꯦ ꯍꯧꯖꯤꯛ ꯎꯝ ꯀꯌꯥꯝ ꯀꯨꯏꯔꯒꯦ ꯃꯐꯝꯁꯤꯗ ꯂꯥꯛꯄ ꯂꯝꯗꯒꯤ ꯍꯥꯏꯗꯤ ꯀꯔꯤ ꯂꯝꯗꯒꯤ ꯂꯥꯛꯄꯤꯕ ꯑꯣꯏꯗꯣꯏꯅꯣ ꯑꯥ ꯍꯣꯏ ꯑꯗꯨ ꯍꯥꯏꯗꯤ ꯍꯧꯖꯤꯛꯇꯤ ꯂꯥꯟꯒꯤ ꯃꯇꯝꯅꯤꯅ ꯍꯥꯏꯗꯤ ꯍꯥꯟꯅꯗꯤ ꯍꯥꯏꯗꯤ ꯃꯅꯤꯄꯨꯔꯗ ꯂꯩꯔꯕꯅꯤꯅꯀꯣ ꯅꯣꯏꯗ ꯍꯥꯏꯗꯤ ꯂꯥꯟ ꯃꯇꯝꯁꯤꯗ ꯂꯥꯛꯄꯁꯦ ꯀꯃꯥꯏꯅ ꯀꯃꯥꯏꯅ ꯇꯧꯒꯦ ꯑꯥ ꯍꯥꯏꯖꯒꯦ ꯎꯝ ꯍꯣꯏ ꯍꯣꯏ ꯍꯥꯏꯖꯔꯛꯀꯦꯀꯣ ꯑꯗꯨꯗꯤ ꯑꯩ ꯃꯅꯤꯄꯨꯔꯒꯤ ꯃꯇꯥꯡꯗ ꯑꯩꯈꯣꯏꯅ ꯎꯝ ꯍꯣꯏ ꯏꯃꯣꯏꯅꯨꯁꯦ ꯑꯩꯈꯣꯏꯅ ꯍꯥꯏꯗꯤ ꯑꯩꯈꯣꯏ ꯃꯩꯇꯩꯒꯤ ꯑꯣꯏꯅ ꯑꯩꯈꯣꯏꯒꯤ ꯀꯪꯂꯩꯄꯥꯛ ꯑꯩꯈꯣꯏꯒꯤ ꯊꯥꯖꯕ ꯂꯥꯏ ꯑꯗꯨꯀꯣ ꯍꯥꯏꯕꯗꯤ ꯑꯩꯈꯣꯏꯅ ꯏꯃꯣꯏꯅꯨꯁꯦ ꯑꯩꯈꯣꯏꯅ ꯂꯥꯠꯄ ꯃꯇꯝꯗ ꯑꯩꯈꯣꯏꯅ ꯑꯇꯩ ꯖꯥꯒꯗ ꯊꯝꯗꯦꯕ ꯃꯥꯗꯤ ꯑꯩꯈꯣꯏꯅ ꯆꯥꯛꯁꯪꯗ ꯊꯝꯒꯅꯦꯕ ꯆꯥꯛꯁꯪ ꯑꯩꯈꯣꯏꯅ ꯐꯨꯡꯒꯥꯁꯦ ꯏꯃꯣꯏꯅꯨ ꯍꯥꯏꯔ ꯑꯩꯈꯣꯏꯅ ꯐꯨꯡꯒꯥ ꯆꯥꯛ ꯏꯁꯤꯡ ꯊꯣꯡꯕ ꯅꯠꯇ꯭ꯔꯒ ꯑꯩꯈꯣꯏꯅ ꯍꯧꯖꯤꯛꯀꯤ ꯃꯇꯝꯗꯗꯤ ꯒ꯭ꯌꯥꯁ ꯀꯩꯀꯥ ꯃꯌꯥꯝꯁꯦꯀꯣ ꯑꯩꯈꯣꯏꯅ ꯍꯥꯏꯗꯤ ꯐꯨꯡꯒꯥ ꯑꯣꯏꯅ ꯑꯩꯈꯣꯏ ꯃꯩꯇꯩꯒꯤ ꯇꯣꯉꯥꯟꯅ ꯑꯃ ꯑꯗꯨꯝ ꯇꯥꯔꯝꯒꯅꯦꯕ ꯁꯤꯁꯨ ꯑꯗꯨꯒ ꯐꯨꯡꯒꯥꯁꯤꯗ ꯑꯩꯈꯣꯏꯅ ꯐꯨꯡꯒꯥꯁꯤꯒꯤ ꯍꯣꯏ ꯐꯨꯡꯒꯥꯁꯤꯒꯤ ꯅꯥꯀꯟꯁꯤꯗ ꯑꯩꯈꯣꯏꯅ ꯏꯃꯣꯏꯅꯨꯁꯤ ꯂꯩ ꯍꯥꯏꯅ ꯑꯩꯈꯣꯏ ꯈꯟꯖꯩꯕ ꯑꯗꯨꯅ ꯑꯩꯈꯣꯏ ꯃꯩꯇꯩꯒꯤ ꯆꯠꯅꯕꯤꯗ ꯏꯃꯣꯏꯅꯨꯒꯤ ꯅꯨꯃꯤꯠ ꯍꯥꯏꯔꯒ ꯑꯃꯁꯨ ꯂꯩꯌꯦꯕꯀꯣ ꯑꯗꯨꯒꯤ ꯏꯃꯣꯏꯅꯨꯒꯤ ꯅꯨꯃꯤꯠꯁꯤꯗ ꯑꯩꯈꯣꯏꯅ ꯍꯥꯏꯗꯤ ꯏꯃꯣꯏꯅꯨꯁꯤ ꯂꯥꯛꯇꯣꯔꯦ ꯍꯥꯏꯔꯒ ꯍꯣꯏ ꯍꯧꯖꯤꯛꯀꯤ ꯃꯇꯝꯗꯕꯨꯗꯤ ꯀꯦꯟꯗꯜ ꯑꯗꯒꯤ ꯃꯌꯥꯝ ꯑꯃ ꯊꯥꯟꯅꯔꯒ ꯃꯥꯡꯒꯣꯜꯁꯤꯁꯨ ꯏꯃꯣꯏꯅꯨ ꯍꯥꯏꯗꯤ ꯂꯥꯏꯔꯦꯝꯕꯤ ꯂꯥꯛꯇꯣꯏꯅꯤ ꯀꯥꯏꯅ ꯇꯧꯅꯔꯦ ꯑꯗꯨꯒ ꯅꯨꯃꯤꯠꯁꯤꯗ ꯐꯨꯡꯒꯥꯁꯦ ꯁꯤꯗꯁꯨ ꯑꯩꯈꯣꯏꯅ ꯅꯥꯀꯟꯁꯤꯗ ꯎꯝ ꯐꯖꯅ ꯑꯩꯈꯣꯏꯅ ꯋꯥꯏ ꯇꯩꯊꯣꯛꯄꯤꯒꯅꯦꯕ ꯇꯩꯊꯣꯀꯄꯤꯔꯒ ꯑꯩꯈꯣꯏꯅ ꯏꯃꯣꯏꯅꯨꯒꯤ ꯍꯥꯏꯔꯒ ꯅꯨꯃꯤꯠꯁꯤꯗ ꯑꯩꯈꯣꯏꯅ ꯈꯪꯗꯦ ꯑꯩꯈꯣꯏꯅ ꯍꯥꯏꯗꯤ ꯃꯩꯇꯩꯒꯤ ꯑꯣꯏꯕ ꯍꯥꯏꯗꯤ ꯁꯥ ꯅꯠꯇꯕꯗꯀꯣ

ꯍꯣꯏ ꯑꯗꯨꯗꯤ ꯌꯥꯔꯦꯀꯣ ꯑꯥ ꯍꯣꯏ ꯍꯣꯏ ꯍꯣꯏ ꯍꯣꯏ